ꯑꯩꯈꯣꯏꯅ ꯑꯩꯈꯣꯏꯅ ꯋꯥ ꯑꯃ ꯇꯥꯅꯕ ꯃꯇꯝꯗ ꯑꯩꯈꯣꯏꯅ ꯗꯤꯁꯤꯖꯟ ꯑꯃ ꯑꯔꯨꯕ ꯗꯤꯁꯤꯖꯟ ꯑꯃ ꯂꯧꯕ ꯃꯇꯝꯗꯗꯤ ꯑꯩꯒꯤ ꯂꯩꯔꯤꯕ ꯐꯦꯃꯦꯂꯤꯒꯤ ꯑꯩꯒꯤ ꯏꯃꯥ ꯏꯄꯥ ꯑꯩꯒꯤ ꯅꯨꯄꯥ ꯑꯩꯒꯤ ꯏꯕꯨꯡ ꯂꯩꯔꯤꯕ ꯏꯄ꯭ꯋꯥ ꯂꯩꯔꯤꯕꯁꯤꯡ ꯂꯣꯏꯅ ꯇꯥꯟꯅꯩ ꯑꯩꯈꯣꯏꯗꯤ ꯃꯔꯝꯗꯤ ꯀꯩꯒꯤꯅꯣ ꯍꯥꯏꯔꯒꯗꯤ ꯃꯗꯨꯗ ꯑꯐ ꯐꯠꯇ ꯍꯥꯏꯕ ꯑꯃꯁꯨ ꯂꯥꯛꯀꯅꯤꯗꯣ ꯂꯥꯛꯄ ꯃꯇꯝꯗ ꯃꯗꯨ ꯂꯥꯛꯇꯅꯉꯥꯏꯒꯤꯗꯃꯛꯇ ꯍꯥꯟꯅ ꯑꯩꯈꯣꯏꯅ ꯂꯣꯏꯅ ꯂꯣꯏꯅ ꯇꯥꯟꯅꯒꯅꯤ ꯑꯗꯒꯤ ꯑꯩ ꯏꯃꯨꯡꯒꯤ ꯐꯦꯃꯦꯂꯤꯒꯤ ꯍꯦꯛ ꯀꯔꯤꯒꯨꯝꯕ ꯑꯔꯨꯕ ꯑꯃ ꯂꯩꯔꯦ ꯍꯥꯏꯔꯒꯗꯤ ꯑꯩꯒꯤ ꯏꯃꯥ ꯏꯄꯥ ꯂꯩꯔꯤꯕ ꯏꯕꯨꯡ ꯏꯄ꯭ꯋꯥ ꯑꯩꯒꯤ ꯅꯨꯄꯥ ꯂꯣꯏꯅ ꯏꯅꯝꯃꯁꯤꯡ ꯇꯧꯔꯒ ꯂꯣꯏꯅ ꯇꯥꯟꯅꯩ ꯑꯩꯈꯣꯏꯗꯤ ꯑꯗꯨꯒ ꯇꯥꯟꯅꯔꯒꯅꯦ ꯁꯤ ꯐꯩ ꯐꯠꯇꯦ ꯍꯥꯏꯕꯗꯣ ꯃꯣꯏꯅ ꯂꯧꯔꯛꯄ ꯗꯤꯁꯤꯖꯟꯗꯣ ꯑꯗꯨꯒꯤ ꯄꯨꯂꯞ ꯃꯇꯨꯡ ꯏꯟꯅ ꯑꯗꯨꯝ ꯂꯧꯋꯦꯕ ꯃꯤ ꯑꯃ ꯈꯛꯀꯤ ꯀꯣꯛꯀ ꯑꯗꯩ ꯃꯌꯥꯝꯒꯤ ꯀꯣꯛꯀꯁꯦ ꯃꯌꯥꯝꯒꯤ ꯀꯣꯛꯅ ꯍꯦꯟꯅꯕꯅꯤꯅꯅꯦ ꯗꯤꯁꯤꯖꯟꯁꯦ ꯑꯩꯈꯣꯏꯗꯤ ꯑꯩꯈꯣꯏ ꯄꯨꯂꯞ ꯐꯝꯃꯤꯟꯅꯔꯒ ꯑꯗꯨꯃꯥꯏꯅ ꯑꯩꯈꯣꯏꯗꯤ ꯋꯥꯔꯦꯞꯅꯩꯌꯦꯕ ꯑꯗꯒꯤ ꯑꯩꯈꯣꯏꯅꯅꯦ ꯑꯦꯗꯚꯥꯏꯁ ꯍꯥꯏꯕꯕꯨ ꯑꯩꯈꯣꯏꯒꯤ ꯑꯐꯕ ꯄꯧꯇꯥꯛ ꯄꯤꯔꯛꯄ ꯑꯍꯩꯕ ꯃꯤ ꯑꯃꯅ ꯇꯧꯔꯛꯄ ꯄꯣꯠꯇꯣ ꯑꯗꯨꯒꯤ ꯑꯦꯗꯚꯥꯏꯁꯇꯨꯅꯤ ꯑꯩꯈꯣꯏꯅ ꯂꯧꯔꯤꯁꯦ ꯁꯤ ꯍꯥꯏꯔꯒ ꯑꯩꯒꯤ ꯏꯊꯛ ꯊꯣꯡꯕ ꯑꯣꯏꯔꯁꯨ ꯀꯔꯤ ꯑꯣꯏꯔꯁꯨ ꯐꯠꯇꯕ ꯑꯦꯗꯚꯥꯏꯁꯇꯨꯗꯤ ꯑꯩꯈꯣꯏꯗꯤ ꯊꯣꯏꯅ ꯂꯧꯗꯦꯕ ꯑꯗꯒꯤ ꯃꯈꯣꯏ ꯃꯈꯩ ꯁꯨꯝ ꯇꯥꯟꯅꯔꯒ ꯈꯣꯠꯅꯔꯒ ꯑꯦ ꯁꯤ ꯐꯩ ꯈꯣꯠꯂꯤ ꯍꯥꯏꯕ ꯇꯧꯁꯦ ꯍꯥꯏꯕꯗꯣ ꯑꯩꯈꯣꯏꯒꯤꯗꯤ ꯑꯍꯜ ꯂꯃꯟꯁꯤꯡ ꯂꯩꯔꯤꯕ ꯃꯌꯥꯝꯁꯦ ꯂꯣꯏꯅꯅꯦ ꯑꯩꯈꯣꯏ ꯃꯈꯩ ꯂꯣꯏꯅ ꯗꯤꯁꯀꯁꯁꯟ ꯇꯧꯔꯒ ꯃꯁꯤꯗꯅ ꯁꯤꯁꯤꯅ ꯐꯔꯦ ꯍꯥꯏꯕ ꯋꯥꯔꯦꯞꯅꯔꯛꯄ ꯄꯣꯠꯇꯣ ꯑꯗꯨꯒꯤ ꯄꯣꯠꯇꯨꯗꯅꯤ ꯑꯩꯈꯣꯏꯅ ꯗꯤꯁꯤꯁꯟ ꯂꯧꯔꯤꯁꯦ